ꯄꯥꯝꯕꯤꯁꯤꯡ ꯊꯥꯕꯗ ꯑꯩꯅ ꯁꯤꯖꯤꯟꯅꯕ ꯂꯩꯕꯥꯛ ꯂꯩꯍꯥꯎ ꯍꯥꯏꯔꯒꯗꯤ ꯑꯩꯈꯣꯏꯅ ꯆꯥꯈꯤꯕꯒꯤ ꯁꯝꯅꯕꯨ ꯍꯥꯏꯔꯣ ꯂꯐꯣꯏ ꯃꯀꯨ ꯑꯗꯒꯤ ꯑꯥꯜꯂꯨꯁꯤ ꯁꯣꯏꯔꯝꯗꯥꯏꯗ ꯑꯥꯜꯂꯨ ꯃꯀꯨ ꯈꯣꯛꯄꯒꯤ ꯑꯥꯜꯂꯨꯒꯤ ꯃꯀꯨꯒꯨꯝꯕ ꯄꯣꯠꯁꯤ ꯆꯥꯈꯤꯕꯒꯤ ꯑꯩꯈꯣꯏꯒꯤ ꯑꯣꯔꯒꯥꯅꯤꯛ ꯑꯣꯏꯕ ꯄꯣꯠꯀꯤ ꯃꯀꯨꯒꯨꯝꯕꯁꯦ ꯑꯩꯅ ꯄꯣꯠ ꯑꯃꯗ ꯊꯝꯖꯔꯒ ꯄꯥꯇ꯭ꯔꯥ ꯑꯃꯗ ꯊꯝꯖꯔꯒ ꯄꯠꯊ ꯄꯨꯝꯊ ꯍꯜꯂꯤ ꯃꯗꯨꯒꯤ ꯄꯠꯊ ꯄꯨꯝꯊ ꯍꯟꯕ ꯄꯣꯠꯇꯣ ꯑꯗꯨꯛꯀꯤ ꯃꯇꯤꯛ ꯍꯥꯔ ꯆꯦꯜꯂꯤ ꯍꯥꯔ ꯑꯁꯤ ꯑꯩꯅ ꯀꯔꯤꯒꯨꯝꯕ ꯂꯩ ꯑꯃꯕꯨ ꯊꯥꯒꯦ ꯈꯜꯂꯣ ꯅꯠꯇ꯭ꯔꯒꯅ ꯄꯥꯝꯕꯤ ꯑꯃꯕꯨ ꯊꯥꯒꯦ ꯈꯜꯂꯣ ꯃꯐꯝ ꯑꯗꯨꯗ ꯑꯩꯅ ꯂꯩꯕꯥꯛꯀ ꯍꯧꯖꯤꯛꯀꯤ ꯑꯩꯅ ꯁꯦꯝꯖꯔꯤꯕ ꯍꯥꯔ ꯑꯗꯨꯒ ꯐꯖꯅ ꯇꯣꯠꯈꯥꯏꯅꯔꯒ ꯃꯥꯒꯤ ꯍꯥꯔꯗꯨ ꯁꯦꯝꯕꯤ ꯑꯩꯗꯤ ꯑꯇꯣꯞꯄ ꯌꯨꯔꯤꯌꯥꯒꯨꯝꯕ ꯃꯈꯜ ꯃꯈꯜ ꯗꯨꯀꯥꯟꯗ ꯐꯪꯕ ꯁꯤꯒꯨꯝꯕ ꯃꯌꯥꯛ ꯀꯟꯕ ꯍꯥꯔꯁꯤ ꯑꯩ ꯀꯌꯥ ꯁꯤꯖꯤꯟꯅꯖꯗꯦ ꯑꯗꯨꯅ ꯑꯩꯅ ꯍꯧꯖꯤꯛ ꯈꯨꯠꯅ ꯁꯦꯝꯖꯕ ꯑꯩꯒꯤ ꯍꯥꯔ ꯑꯗꯣ ꯇꯣꯠꯈꯥꯏꯅꯔꯒ ꯍꯥꯞꯄꯤ ꯂꯩꯕꯨ ꯄꯥꯝꯕꯤ ꯊꯥꯕ ꯃꯐꯝ ꯑꯁꯤꯗ ꯑꯗꯨꯒ ꯂꯩꯕꯥꯛꯇꯨꯒ ꯐꯖꯅ ꯇꯣꯠꯈꯥꯏꯅꯔꯕ ꯃꯇꯨꯡꯗ ꯑꯩꯅ ꯂꯩꯁꯤ ꯊꯥꯒꯅꯤ ꯑꯗꯨꯒ ꯑꯩꯅ ꯃꯇꯝ ꯆꯥꯅ ꯆꯥꯅ ꯑꯩ ꯏꯁꯤꯡꯁꯨ ꯑꯗꯨꯝ ꯐꯖꯅ ꯆꯥꯏꯖꯩ ꯏꯁꯤꯡꯗꯤ ꯋꯥꯠꯄ ꯌꯥꯗꯕꯅꯤꯅ ꯑꯗꯨꯒ ꯌꯥꯝ ꯐꯕ ꯑꯃꯅ ꯑꯩꯈꯣꯏꯒꯤ ꯌꯦꯔꯨꯝ ꯃꯀꯨꯁꯦ ꯌꯦꯔꯨꯝ ꯃꯀꯨꯁꯦ ꯐꯖꯅ ꯗꯨꯀꯥꯟꯗꯒꯤ ꯑꯗꯨꯝ ꯑꯩꯅ ꯂꯧꯕ ꯆꯠꯆꯩ ꯑꯗꯨꯒ ꯌꯦꯔꯨꯝ ꯃꯀꯨꯁꯦ ꯐꯖꯅ ꯇꯣꯠꯈꯥꯏꯔꯒ ꯅꯩꯈꯥꯏꯔꯒ ꯑꯩꯅ ꯄꯥꯝꯕꯤꯁꯤꯗ ꯑꯗꯨꯝ ꯍꯥꯞꯆꯩ ꯃꯁꯤ ꯌꯥꯝꯅ ꯍꯥꯔ ꯆꯦꯟꯕ ꯌꯥꯝꯅ ꯂꯩꯍꯥꯎ ꯆꯦꯟꯕ ꯄꯣꯠ ꯑꯃ ꯑꯣꯏ ꯑꯗꯨꯅ ꯃꯁꯤꯁꯨ ꯁꯤꯖꯤꯟꯅꯖꯩ ꯑꯩꯅ